ꯍꯜꯂꯣ ꯑꯣ ꯀꯩꯅꯣ ꯁꯦꯝꯁꯟ ꯅꯠꯇ꯭ꯔꯣ ꯐꯣꯟ ꯇꯧꯔꯛꯏꯁꯦ ꯑꯣ ꯎꯝ ꯍꯣꯏ ꯑꯣ ꯑꯣ ꯎꯝ ꯍꯣꯏ ꯎꯝ ꯎꯝ ꯎꯝ ꯎꯝ ꯍꯥꯏꯗꯤ ꯅꯣꯏꯗꯤ ꯅꯣꯏ ꯑꯅꯧꯕ ꯁꯥꯟꯅꯕꯅꯤꯅꯀꯣ ꯅꯣꯏ ꯑꯅꯧꯕ ꯁꯥꯟꯅꯕꯒꯤ ꯍꯧꯅꯕꯤ ꯀꯔꯤ ꯍꯥꯏꯅꯤ ꯈꯨꯗꯛꯇ ꯁꯥꯟꯅꯔꯒ ꯈꯨꯗꯛꯇ ꯃꯁꯥ ꯐꯕ ꯌꯥꯔꯣꯏꯕꯀꯣ ꯍꯞꯇꯥ ꯑꯃ ꯁꯥꯟꯅꯔꯅꯤ ꯊꯥ ꯑꯃ ꯆꯍꯤ ꯑꯃ ꯁꯥꯟꯅꯔꯒ ꯍꯛꯆꯥꯡ ꯕꯣꯗꯤ ꯏꯁꯇ꯭ꯔꯛꯆꯔꯗꯣ ꯁꯦꯝꯕ ꯌꯥꯔꯣꯏꯕ ꯅꯣꯏꯅ ꯍꯧꯖꯤꯛ ꯅꯍꯥ ꯑꯣꯏꯔꯤꯕ ꯅꯣꯏꯗꯤ ꯅꯣꯏ ꯈꯜꯂꯤꯁꯤ ꯑꯁ ꯉꯁꯤꯗꯤ ꯁꯥꯟꯅꯕ ꯌꯥꯕ ꯁꯥꯟꯅꯔꯒꯦ ꯗꯥꯏꯠ ꯆꯥꯕ ꯌꯥꯕ ꯆꯥꯔꯒꯦ ꯑꯗꯨꯒ ꯅꯣꯏꯁꯤ ꯑꯗꯨꯃꯥꯏꯅ ꯌꯥꯝ ꯊꯨꯅ ꯅꯁꯥꯗꯨ ꯐꯅꯤꯡꯕꯒꯤ ꯋꯥꯈꯜ ꯈꯜꯂꯦꯕ ꯁꯤꯗꯤ ꯌꯥꯔꯣꯏ ꯇꯞ ꯇꯞ ꯁꯥꯟꯅꯗꯧꯅꯤ ꯍꯥꯟꯅꯀꯣ ꯇꯞ ꯇꯞ ꯁꯥꯟꯅꯕ ꯍꯧꯗꯅ ꯅꯣꯏꯅ ꯍꯧꯕꯒ ꯅꯣꯏꯅ ꯅꯁꯥꯗꯨ ꯄꯥꯡꯒꯜ ꯀꯜꯂꯦꯗ ꯁꯤꯗꯤ ꯁꯠ ꯊꯛꯅꯤꯡꯕꯗꯣ ꯇꯧꯔꯣꯏꯗꯝꯅꯦꯕ ꯀꯣ ꯑꯗꯨꯅ ꯃꯇꯝ ꯆꯥ ꯆꯥꯅ ꯆꯥꯡ ꯅꯥꯏꯅ ꯅꯣꯡꯃꯒꯤ ꯇꯞ ꯇꯞ ꯇꯞ ꯁꯥꯟꯅꯔꯒ ꯌꯥꯝ ꯀꯨꯏꯅ ꯆꯪꯉꯒ ꯇꯧꯔꯒ ꯁꯥꯟꯅꯔꯒ ꯐꯒꯗꯧ ꯄꯣꯠꯅꯤ ꯑꯗꯨꯗ ꯅꯣꯏꯅ ꯍꯦꯛꯇ ꯍꯦꯕꯤꯗ ꯀꯣꯛꯇꯣꯔꯤ ꯄꯣꯠꯇꯣ ꯑꯗꯨ ꯄꯣꯠꯇꯨ ꯌꯥꯝ ꯁꯣꯏꯌꯦ ꯑꯗꯨ ꯑꯗꯨꯒꯤ ꯄꯣꯠꯇꯨ ꯅꯣꯏ ꯈꯤꯇꯪ ꯃꯇꯝ ꯈꯔꯗꯤ ꯅꯣꯏ ꯄꯣꯊꯥꯕ ꯆꯪꯒꯅꯤꯀꯣ ꯍꯥꯏꯗꯤ ꯃꯇꯝ ꯈꯔ ꯅꯪ ꯔꯦꯁ ꯇꯧ ꯑꯗꯨꯒ ꯉꯛꯁꯝ ꯅꯥꯔꯤ ꯄꯣꯠꯇꯨ ꯑꯩꯈꯣꯏꯒꯤ ꯉꯛꯁꯝꯒꯤ ꯀꯩꯅꯣꯗꯨ ꯐꯥꯔꯒ ꯗꯥꯛꯇꯔ ꯑꯃꯁꯨ ꯇꯥꯅꯊꯣꯛꯁꯤꯀꯣ ꯗꯥꯛꯇꯔ ꯑꯃꯁꯨ ꯎꯝ ꯇꯥꯟꯅꯔꯒ ꯎꯝ ꯅꯪꯅ ꯁꯥꯟꯅꯔꯤꯕ ꯄꯣꯠꯇꯨ ꯈꯤꯇꯪ ꯍꯥꯏꯗꯤ ꯈꯔ ꯅꯣꯏ ꯃꯇꯝ ꯆꯥꯡ ꯅꯥꯏꯅ ꯂꯥꯛꯑꯣ ꯑꯩꯈꯣꯏꯅ ꯂꯩ ꯃꯇꯝꯗꯨꯗꯀꯣ ꯑꯩꯈꯣꯏ ꯂꯩ ꯃꯇꯝꯗꯨ ꯂꯥꯛꯇ꯭ꯔꯗꯤ ꯅꯣꯏꯅ ꯅꯍꯥꯅꯤꯅ ꯍꯦꯛ ꯂꯥꯛꯄꯒ ꯆꯪꯈ꯭ꯔꯒ ꯐꯠ ꯐꯠ ꯁꯥꯟꯅꯕꯒꯤ ꯄꯣꯠꯇꯨ ꯇꯧꯔꯣꯏꯗꯝꯅꯤ ꯑꯩꯈꯣꯏ ꯂꯩꯔꯤꯕ ꯁꯤ ꯌꯥꯕꯃꯈꯩ ꯂꯩꯕꯃꯈꯩꯗꯣ ꯇꯥꯅꯔꯒ ꯑꯗꯨꯒ ꯑꯗꯨꯒꯤ ꯄꯣꯠꯇꯨ ꯈꯔ ꯈꯔ ꯅꯣꯏ ꯁꯤ ꯕꯣꯗꯤ ꯅꯣꯏ ꯇꯧꯋꯤ ꯃꯇꯝꯗꯨꯗ ꯃꯨꯞꯃꯦꯟ ꯇꯧ ꯃꯇꯝꯗ ꯅꯪꯅ ꯁꯥꯟꯅꯔꯤꯕ ꯌꯣꯠꯇꯨ ꯃꯐꯝ ꯆꯥꯅ ꯇꯧꯗ ꯇꯥꯔꯗꯤ ꯉꯥꯛꯇꯪ ꯅꯪ ꯅꯁꯥ ꯆꯤꯡꯕꯀꯣ ꯅꯈꯨꯠ ꯈꯪꯗꯦ ꯅꯈꯣꯡ ꯈꯪꯗꯦ ꯁꯨꯝ ꯆꯤꯡꯕ ꯈꯣꯠꯄ ꯄꯩꯔꯛꯄꯁꯨ ꯌꯥꯎꯔꯛꯀꯅꯤꯕꯀꯣ ꯑꯗꯨꯅ ꯑꯗꯨꯒꯤ ꯄꯣꯠꯇꯨ ꯅꯪꯅ ꯁꯥꯟꯅꯕ ꯃꯇꯝꯗ ꯅꯣꯏ ꯁꯤꯅꯤꯌꯥꯔꯀꯣ ꯑꯩ ꯂꯩꯇꯁꯨ ꯂꯩꯕ ꯁꯤꯅꯤꯌꯥꯔ ꯃꯈꯩꯗꯨ ꯇꯥꯟꯅꯔꯒ ꯇꯧꯒꯗꯝꯅꯤ ꯑꯗꯨꯒ ꯍꯥꯟꯅ ꯍꯧꯔꯛꯄ ꯅꯣꯏꯗꯤ ꯇꯞꯅ ꯇꯞꯅ ꯇꯝꯗꯧꯅꯦꯕꯀꯣ ꯑꯗꯨꯒ ꯎꯝ ꯍꯣꯏ ꯍꯣꯏ ꯀꯩꯅꯣ ꯇꯧꯒꯨꯝ ꯈꯧꯇꯗꯤ ꯑꯁꯥꯕ ꯄꯣꯠꯁꯤ ꯀꯌꯥ ꯊꯣꯝꯅꯗꯝꯅꯤ ꯑꯌꯤꯡꯕꯒꯨꯝꯕ ꯄꯣꯠꯅ ꯑꯗꯨꯝ ꯊꯣꯝꯅꯕꯅꯦ ꯑꯥꯏꯁꯀꯨꯝꯕꯅꯀꯣ ꯑꯁꯥꯕ ꯑꯃ ꯑꯃ ꯊꯣꯝꯕꯁꯤ ꯌꯥꯝ ꯇꯧꯗ꯭ꯔꯝꯅꯤ ꯈꯧꯇꯗꯤ ꯑꯁꯥꯕ ꯄꯣꯠꯁꯤ ꯇꯧꯗ꯭ꯔꯝꯅꯤ ꯑꯌꯤꯡꯕꯅ ꯊꯣꯝꯒꯗꯧꯅꯤ ꯑꯗꯨꯒ ꯎꯝ ꯎꯝ ꯎꯝ ꯎꯝ ꯎꯝ ꯎꯝ ꯎꯝ ꯌꯥꯏ ꯌꯥꯏ ꯌꯥꯏ ꯑꯗꯨꯃꯥꯏꯅ ꯑꯗꯨꯝ ꯍꯥꯏꯗꯤ ꯀꯨꯏꯅ ꯁꯥꯡꯇꯣꯛꯑꯁꯨꯀꯣ ꯑꯗꯨ ꯅꯨꯡꯉꯥꯏꯔꯣꯏ ꯉꯥꯏꯍꯥꯛ ꯀꯥꯅ ꯀꯥꯅ ꯀꯥꯅꯔꯒ ꯑꯗꯨꯝ ꯇꯝꯒꯗꯧꯕꯅꯤ ꯁꯨꯝ ꯂꯦꯞꯇꯕꯤꯗ ꯎꯝ ꯌꯥꯏ ꯌꯥꯏ ꯌꯥꯏ ꯅꯨꯃꯤꯠ ꯇꯔꯥꯒꯨꯝ ꯊꯝꯕ ꯑꯗꯨꯝ ꯀꯩꯁꯨ ꯀꯥꯏꯗꯦ ꯑꯗꯨꯝ ꯊꯝꯃꯨ ꯑꯗꯨꯒ ꯑꯗꯨꯝ ꯇꯞ ꯇꯞ ꯐꯔꯛꯀꯅꯤꯗ ꯃꯇꯝ ꯈꯔꯗꯤ ꯁꯥꯟꯟꯕꯗꯨ ꯈꯤꯇꯪ ꯄꯣꯊꯥꯕꯤꯈꯣ ꯍꯥꯏꯗꯤ ꯄꯣꯊꯥꯗ꯭ꯔꯗꯤ ꯃꯦꯛꯁꯤꯃꯝꯗ ꯂꯥꯏꯛ ꯇꯦꯟ ꯗꯦꯁꯀꯨꯝꯕꯀꯣ ꯑꯗꯨꯝ ꯌꯦꯡꯈꯤꯕꯗ ꯑꯗꯨꯝ ꯐꯔꯛꯀꯅꯤꯗ ꯑꯗꯨꯝ ꯇꯦꯟ ꯗꯦꯁ ꯃꯅꯨꯡꯗ ꯐꯔꯛꯀꯅꯤ ꯑꯗꯨꯒ ꯎꯝ ꯎꯝ ꯎꯝ ꯍꯣꯏ ꯍꯣꯏ ꯎꯝ ꯎꯝ ꯍꯣꯏ ꯍꯣꯏ ꯊꯨꯅꯗꯤ ꯐꯅꯤꯗ ꯑꯗꯨꯝ ꯃꯇꯝꯁꯨ ꯑꯗꯨꯝ ꯂꯩꯔꯤꯗꯅꯀꯣ ꯍꯣꯠꯅꯕ ꯌꯥꯕꯒꯤ ꯃꯇꯝ ꯌꯥꯝ ꯂꯩꯔꯤ ꯑꯗꯨꯝ ꯆꯍꯤꯗꯨ ꯊꯨꯅ ꯑꯗꯨꯝ ꯐꯒꯅꯤ ꯆꯍꯤ ꯌꯥꯝ ꯍꯦꯟꯅ ꯇꯧꯕ ꯅꯠꯇꯕꯅꯤꯅ ꯁꯣꯛꯄ ꯅꯠꯇꯦꯕꯀꯣ ꯑꯗꯨꯗꯤ ꯑꯗꯨꯝ ꯈꯔꯗꯤ ꯑꯗꯨꯝ ꯇꯧꯒꯟꯕꯅꯤ ꯁꯥꯟꯅ ꯈꯣꯠꯅꯕ ꯇꯧꯕ ꯃꯇꯝꯗꯀꯣ ꯑꯗꯨꯝ ꯇꯧꯕꯅꯤ ꯑꯗꯨ ꯍꯣꯏ ꯃꯇꯝ ꯈꯔ ꯔꯦꯁ ꯇꯧꯔꯣ ꯑꯗꯨꯒ ꯅꯪꯒꯤ ꯍꯥꯏꯔꯤꯕ ꯑꯥꯏꯁꯇꯣ ꯊꯣꯝꯃꯣ ꯑꯗꯨꯒ ꯉꯛꯁꯝ ꯅꯨꯡꯉꯥꯏꯇ꯭ꯔꯒꯁꯨ ꯑꯩꯈꯣꯏꯒꯤ ꯅꯦꯛꯀꯤ ꯀꯩꯅꯣꯗꯣ ꯄꯣꯠꯊꯥꯎ ꯑꯗꯨꯒ ꯑꯗꯨꯝ ꯀꯩꯁꯨ ꯇꯧꯔꯣꯏ ꯑꯗꯨꯝ ꯐꯅꯤꯗ ꯑ ꯎꯝ ꯍꯣꯏ ꯍꯣꯏ ꯍꯣꯏ ꯎꯝ ꯎꯝ ꯍꯣꯏ ꯍꯣꯏ ꯐꯔꯦ ꯐꯔꯦ ꯑꯗꯨꯃꯥꯏꯅ ꯀꯣꯟ ꯇꯧꯁꯤ ꯑꯗꯨꯝ ꯅꯪ ꯉꯥꯇꯪ ꯉꯥꯇꯪ ꯍꯧꯖꯤꯛ ꯄꯣꯊꯥꯔꯒ ꯑꯗꯨꯝ ꯂꯥꯛꯑꯣ ꯑꯃꯨꯛ ꯑꯩ ꯐꯕꯒꯤ ꯃꯇꯨꯡꯏꯟꯅ ꯑꯗꯨꯝ ꯌꯥꯅꯤ ꯌꯥꯔꯣꯏꯗꯨ ꯌꯦꯡꯉꯁꯤ ꯍꯣꯏ ꯍꯣꯏ ꯎꯝ ꯎꯝ ꯍꯣꯏ ꯍꯣꯏ ꯊꯝꯃꯦ ꯊꯝꯃꯦ ꯎꯝ